ꯑꯥ ꯑꯥ ꯍꯜꯂꯣ ꯇꯥꯏꯌꯦ ꯏꯇꯥꯎ ꯍꯜꯂꯣ ꯎꯝ ꯅꯨꯡꯉꯥꯏꯔꯤ ꯅꯨꯡꯉꯥꯏꯔꯤ ꯀꯃꯥꯏꯅ ꯇꯧꯔꯤ ꯅꯪꯗꯤ ꯑꯣ ꯆꯨꯝꯃꯤꯅꯦ ꯑꯁ ꯑꯗꯨꯕꯨ ꯌꯥꯝ ꯅꯨꯡꯉꯥꯏꯕ ꯄ꯭ꯔꯣꯒ꯭ꯔꯥꯝ ꯑꯃ ꯑꯣꯏꯕꯅꯦ ꯑꯗꯨ ꯆꯠꯄ ꯌꯥꯏ ꯍꯣꯏ ꯆꯠꯊꯣꯛꯎꯁꯤꯔꯥ ꯑꯩꯁꯦ ꯍꯧꯖꯤꯛ ꯀꯩꯅꯣꯗ ꯂꯩꯅꯦ ꯆꯥꯟꯗꯦꯜꯗ ꯂꯩ

ꯎꯝ ꯑꯗꯨ ꯑꯣ ꯑꯗꯨ ꯍꯣꯏ ꯍꯣꯏ ꯌꯥꯏ ꯌꯥꯏ ꯑꯗꯨ ꯑꯩꯕꯨꯗꯤ ꯍꯣꯏ ꯑꯩ ꯏꯊꯟꯗ ꯁꯤꯡꯒꯜ ꯂꯥꯛꯑꯅꯤ ꯑꯗꯨ ꯍꯣꯏ ꯅꯪꯗꯤ ꯅꯊꯟꯗꯔꯥ ꯅꯠꯇ꯭ꯔ ꯃꯤ ꯌꯥꯎꯔꯛꯇꯣꯏꯔꯥ ꯅꯪꯁꯦ ꯑꯣꯀꯦ ꯑꯣꯀꯦ ꯑꯥ ꯑꯥ ꯑꯣꯀꯦ ꯑꯣꯀꯦ ꯆꯨꯝꯃꯦ ꯑꯗꯨꯗꯤ ꯑꯩꯒꯤ ꯍꯣꯇꯦꯜ ꯕꯨꯛ ꯇꯧꯔꯝꯃꯣ ꯑꯗꯣ ꯅꯪꯒꯤꯁꯨ ꯑꯗꯨꯝ ꯇꯧꯋꯣ ꯑꯗꯣ ꯑꯩ ꯄꯨꯟꯅ ꯑꯗꯨꯝ ꯂꯩꯅꯕ ꯍꯥꯏꯗꯤ ꯗꯤꯁꯀꯁ ꯀꯩꯀꯩ ꯈꯔ ꯇꯧꯅꯕ ꯂꯩꯔꯤꯕ ꯅꯪꯒ ꯑꯣꯀꯦ ꯑꯣꯀꯦ ꯑꯗꯨ ꯍꯣꯏ ꯌꯥꯏ ꯑꯣꯀꯦ ꯑꯣꯀꯦ ꯑꯩꯕꯨꯗꯤ ꯁꯣꯏꯗ꯭ꯔꯕꯅꯦ ꯂꯥꯛꯇꯣꯏꯁꯦ ꯑꯣꯀꯦ ꯑꯣꯀꯦ ꯑꯗꯨꯗꯨ ꯁꯤ ꯌꯨ ꯁꯤ ꯌꯨ ꯑꯥ ꯕꯥꯏ